ꯑꯩꯅ ꯑꯦꯃꯦꯖꯣꯟꯗꯒꯤ ꯍꯟꯗꯛ ꯋꯥꯏꯔꯀꯇꯔ ꯑꯃ ꯂꯧꯖꯕꯗꯨ ꯃꯗꯨ ꯁꯤꯖꯤꯟꯅꯕ ꯑꯗꯨꯛꯀꯤ ꯃꯇꯤꯛ ꯅꯨꯉꯥꯏꯖꯔꯦ ꯑꯩꯉꯣꯟꯗ ꯌꯥꯝꯅ ꯍꯦꯜꯞꯐꯨꯜ ꯑꯣꯏꯔꯦ ꯑꯩꯒꯤ ꯆꯤꯔꯕ ꯇꯟꯖꯥ ꯃꯌꯥꯝꯗ ꯃꯗꯨꯅ ꯃꯔꯝ ꯑꯣꯏꯔꯒ ꯑꯩ ꯑꯗꯨꯛꯀꯤ ꯃꯇꯤꯛ ꯀꯥꯟꯅꯕꯗꯤ ꯐꯪꯖꯔꯦ ꯑꯗꯨꯒꯤꯗꯃꯛꯇ ꯊꯥꯒꯠꯆꯔꯤ